ꯗ꯭ꯔꯥꯏꯚꯔ ꯑꯗꯨ ꯑꯩꯅ ꯀꯣꯜ ꯇꯧꯕ ꯃꯇꯝꯗ ꯄꯥꯏꯔꯛꯇ꯭ꯔꯦꯅꯦ ꯑꯩꯈꯣꯏꯒꯤ ꯑꯣꯂꯥꯒꯤ ꯀꯦꯞ ꯁꯥꯔꯚꯤꯁꯀꯤ ꯗ꯭ꯔꯥꯏꯚꯔ ꯑꯗꯣ ꯑꯗꯨ ꯊꯕꯛ ꯑꯔꯨꯕ ꯑꯃ ꯆꯠꯀꯗꯕ ꯑꯃ ꯂꯩꯅꯕꯅꯤ ꯌꯥꯔꯒꯗꯤ ꯀꯦꯞꯀꯤ ꯑꯦꯝ ꯗꯤ ꯑꯣꯏꯔꯤꯕ ꯅꯍꯥꯛꯅ ꯑꯝꯇ ꯀꯣꯜ ꯇꯧꯔꯒ ꯀꯔꯤ ꯃꯔꯝ ꯂꯩꯕꯒꯦ ꯀꯔꯤ ꯊꯕꯛ ꯑꯆꯤꯟꯕ ꯂꯩꯕꯒꯦ ꯀꯣꯜ ꯄꯥꯏꯈꯠꯇ꯭ꯔꯤꯗꯣ ꯑꯃꯨꯛꯇ ꯀꯣꯜ ꯄꯥꯏꯈꯠꯄꯤꯌꯣ ꯍꯥꯏꯌꯨ